ꯑꯩꯈꯣꯏ ꯁ꯭ꯋꯥꯏꯗꯗꯤ ꯁꯥꯕꯅꯤꯅ ꯑꯁꯥꯕꯗ ꯆꯥꯟꯅꯒꯗꯕ ꯄꯣꯠꯂꯝꯁꯤꯡ ꯍꯥꯏꯕꯗꯤ ꯌꯨꯕꯤ ꯀ꯭ꯋꯥ ꯃꯔꯨ ꯌꯣꯡꯆꯥꯛ ꯇꯔꯕꯨꯖꯥ ꯑꯁꯤꯅꯆꯤꯡꯕ ꯀꯌꯥ ꯑꯃꯔꯣꯝ ꯊꯥꯏ ꯑꯩꯈꯣꯏ ꯁ꯭ꯋꯥꯏꯗꯗꯤ ꯁꯥꯕꯅꯤꯅ ꯑꯌꯤꯡꯕ ꯃꯐꯝꯁꯤꯡꯗ ꯊꯥꯕ ꯄꯣꯠꯂꯝꯁꯤꯡ ꯆꯥꯟꯅꯗꯦ ꯏꯟꯖꯥꯡ ꯅꯥꯄꯤꯁꯨ ꯀꯌꯥ ꯀꯟꯅ ꯃꯍꯩ ꯆꯥꯕ ꯑꯣꯏꯗꯦ